ꯑꯩꯈꯣꯏꯒꯤ ꯕꯕꯥ ꯑꯁꯤ ꯆꯍꯤ ꯌꯥꯝꯂꯛꯄꯗꯒꯤ ꯔꯤꯇꯥꯏꯌꯔ ꯇꯧꯔꯦ ꯃꯔꯝ ꯑꯗꯨꯅ ꯑꯅꯥꯕꯁꯨ ꯌꯥꯝꯅ ꯂꯩꯕꯅ ꯍꯦꯜ ꯏꯟꯁꯨꯔꯦꯟꯁ ꯌꯥꯎꯗꯕ ꯌꯥꯗ꯭ꯔꯦ ꯑꯐꯕ ꯏꯟꯁꯨꯔꯦꯟꯁ ꯑꯃꯒꯤꯗꯃꯛ ꯑꯩꯅ ꯍꯧꯖꯤꯛ ꯑꯦꯖꯦꯟꯁꯤ ꯑꯃꯗꯒꯤ ꯁꯖꯦꯁꯟ ꯂꯧꯔꯤ